ꯍꯤꯡꯅꯕꯒꯤꯗꯃꯛ ꯑꯩ ꯍꯧꯖꯤꯛ ꯍꯧꯖꯤꯛ ꯄꯔꯥꯏꯚꯦꯠ ꯁ꯭ꯀꯨꯜ ꯑꯃꯗ ꯑꯣꯖꯥ ꯑꯣꯏꯖꯔꯤ ꯑꯩꯒꯤ ꯇꯨꯡꯒꯤ ꯀꯦꯔꯤꯌꯔꯒꯤ ꯈꯜꯂꯒꯁꯨ ꯑꯩꯅ ꯃꯇꯝ ꯃꯇꯝꯒꯤ ꯁꯔꯀꯥꯔꯅ ꯊꯣꯔꯛꯄ ꯑꯣꯖꯥ ꯀꯧꯕꯒꯤ ꯄꯣꯁ ꯃꯌꯥꯝ ꯑꯃ ꯑꯩ ꯇ꯭ꯔꯥꯏ ꯇꯧꯒꯅꯤ ꯀꯔꯤꯒꯨꯝꯕ ꯑꯩꯅ ꯈꯜꯂꯒꯗꯤ ꯂꯥꯏꯕꯛ ꯌꯥꯝꯅ ꯐꯔꯦ ꯀꯔꯤꯒꯨꯝꯕ ꯈꯟꯗꯕ ꯇꯥꯔꯒꯁꯨ ꯑꯩ ꯃꯈꯥ ꯇꯥꯅ ꯂꯥꯏꯔꯤꯛ ꯑꯉꯥꯡꯁꯤꯡꯕꯨ ꯇꯥꯛꯄꯤ ꯇꯝꯕꯤꯕꯒꯤ ꯂꯝꯕꯤꯁꯤꯗ ꯑꯩ ꯃꯈꯥ ꯇꯥꯅ ꯑꯗꯨꯝ ꯂꯩꯔꯅꯤ ꯍꯥꯏꯅ ꯆꯞꯆꯥꯅ ꯂꯦꯞꯄꯦ